ꯍꯦꯜꯂꯣ ꯑꯩ ꯆꯥꯟꯗꯦꯜ ꯗꯤꯁꯇ꯭ꯔꯤꯛꯀꯤ ꯐꯨꯅꯥꯜ ꯁꯝꯕꯝ ꯚꯤꯜꯂꯦꯖꯇꯒꯤ ꯔꯨꯏꯉꯝ ꯀꯧꯕ ꯅꯤꯄꯥꯗꯨꯅꯤ ꯑꯩꯈꯣꯏꯁꯤ ꯒꯨꯍꯥꯇꯤꯗꯒꯤ ꯗꯦꯜꯍꯤꯐꯥꯎꯃꯩ ꯆꯠꯇꯈꯩ ꯂꯩꯔꯤ ꯑꯗꯨ ꯇꯤꯛꯀꯦꯠꯇꯣ ꯀꯃꯥꯏꯅ ꯀꯛꯀꯦꯗ ꯀꯛꯐꯝ ꯈꯪꯗ꯭ꯔꯦ ꯑꯗꯣ

ꯀꯩꯅꯣ ꯇꯧꯕꯤꯔꯛꯑꯣ ꯑꯩꯈꯣꯏ ꯅꯤꯄꯥꯟ ꯆꯠꯀꯗꯧꯅꯤ ꯑꯗꯨꯅ ꯇꯤꯀꯦꯠꯇꯣ ꯀꯃꯥꯏꯅ ꯀꯛꯇꯧ ꯈꯪꯗ꯭ꯔꯦ

ꯆꯪꯒꯗꯧꯕ ꯄꯩꯁꯥꯗꯨ ꯍꯥꯏꯔꯛꯑꯣ ꯑꯩ ꯑꯗꯨꯝ ꯊꯥꯔꯛꯀꯦ ꯆꯪꯒꯗꯧꯕ ꯄꯩꯁꯥꯗꯨ ꯑꯗꯨꯅ ꯑꯩꯈꯣꯏ ꯃꯤ ꯅꯤꯄꯥꯟ ꯆꯠꯀꯗꯧꯕꯅꯤ ꯑꯗꯨ ꯀꯃꯥꯏꯅ ꯇꯧꯔꯒ ꯇꯤꯛꯀꯦꯠꯇꯨ ꯀꯛꯀꯗꯒꯦ ꯍꯟꯗꯛ ꯂꯥꯛꯄ ꯇꯥꯡ ꯃꯉꯥ ꯑꯣꯛꯇꯣꯚꯔ ꯇꯥꯡ ꯃꯉꯥꯗꯅꯤ ꯑꯗꯨꯅ ꯀꯃꯥꯏꯅ ꯇꯧꯔꯒ ꯇꯤꯛꯀꯦꯠꯁꯤ ꯀꯛꯀꯗꯧꯒꯦ ꯍꯥꯏꯕꯗꯨ ꯑꯝꯇ ꯍꯥꯏꯕꯤꯔꯛꯑꯣ ꯍꯧꯖꯤꯛ ꯀꯛꯍꯧꯗ꯭ꯔꯒꯗꯤ ꯍꯧꯖꯤꯛ ꯀꯛꯍꯧꯗ꯭ꯔꯒꯗꯤ ꯌꯥꯔꯔꯣꯏ ꯑꯗꯨꯅ ꯑꯝꯇ ꯍꯥꯏꯕꯤꯔꯛꯑꯣ